ꯍꯜꯂꯣ ꯑꯥ ꯀꯅꯥꯔꯣ ꯍꯣꯏ ꯍꯣꯏ ꯃꯥꯅꯦ ꯀꯔꯤ ꯂꯧꯒꯦ ꯍꯥꯏꯕ꯭ꯔꯥ ꯅꯪ ꯑꯣ ꯀꯔꯝꯕ ꯁꯨꯁꯔꯥꯀꯣ ꯑꯉꯥꯡꯁꯤꯡꯒꯤꯔꯥ ꯑꯍꯟꯁꯤꯡꯒꯤꯔꯥ ꯅꯠꯇ꯭ꯔꯒ ꯅꯨꯄꯤꯒꯤꯔꯥ ꯅꯨꯄꯥꯒꯤꯔꯥ

ꯗꯤꯖꯥꯏꯟ ꯗꯤꯖꯥꯏꯟꯁꯨ ꯗꯤꯖꯥꯏꯟ ꯍꯥꯏꯕꯗꯤꯀꯣ ꯐꯣꯔꯃꯦꯜ ꯁꯨꯁ ꯅꯠꯇ꯭ꯔꯒ ꯏꯁꯅꯤꯀꯔꯁ ꯀꯨꯝꯕ ꯌꯥꯝ ꯂꯩꯌꯦ ꯀꯔꯝꯕꯅ ꯄꯥꯝꯕ꯭ꯔꯥ ꯀꯔꯝꯕ ꯀꯂꯔꯒꯨꯝꯕ ꯄꯥꯝꯕ꯭ꯔꯥꯀꯣ ꯑꯣ ꯕ꯭ꯂꯦꯛ ꯂꯩꯒꯗ꯭ꯔꯥ ꯁꯥꯏꯖ ꯅꯝꯕꯔ ꯁꯕꯦꯟ ꯑꯣ ꯌꯦꯡꯒꯦꯀꯣ ꯑꯗꯨꯗꯤ ꯑꯥ ꯁꯥꯏꯖ ꯅꯝꯕꯔ ꯁꯕꯦꯟ ꯂꯩꯌꯦ ꯑꯥ ꯅꯪ ꯈꯔꯀꯣ ꯃꯇꯝꯗꯣ ꯂꯧꯅꯤꯡꯕ ꯎꯝ ꯃꯃꯟꯗꯤ ꯑꯁꯤꯗꯤ ꯑꯣꯔꯤ ꯑꯣꯏꯕꯒꯤ ꯌꯥꯝ ꯇꯥꯡꯉꯦ ꯂꯤꯁꯤꯡ ꯑꯅꯤꯒꯨꯝꯕꯗꯤ ꯑꯣꯏꯒꯅꯤ ꯑꯗꯨ ꯂꯥꯁꯇꯗꯤ ꯋꯥꯟ ꯑꯥ ꯂꯤꯁꯤꯡ ꯑꯃ ꯆꯥꯇꯔꯦꯠ ꯀꯨꯝꯕ ꯋꯥꯟ ꯊꯥꯎꯖꯟ ꯁꯕꯦꯟ ꯍꯟꯗ꯭ꯔꯦꯗ ꯀꯨꯝꯕꯅ ꯂꯥꯁ ꯄꯤꯕꯅꯤ ꯑꯗꯨꯗꯒꯤꯗꯤ ꯃꯈꯥ ꯇꯥꯕ ꯉꯝꯗ꯭ꯔꯦ ꯅꯪꯅ ꯅꯪꯒꯤ ꯑꯥ ꯐꯣꯟ ꯅꯝꯕꯔꯅꯦ ꯅꯠꯇ꯭ꯔꯒ ꯑꯦꯗ꯭ꯔꯦꯁꯅꯦ ꯑꯗꯨꯝ ꯄꯤꯔꯣ ꯑꯗꯨꯒ ꯑꯩꯈꯣꯏꯅ ꯑꯗꯨꯝ ꯍꯣꯝ ꯗꯤꯂꯤꯕꯔꯤꯁꯨ ꯇꯧꯕ ꯉꯝꯃꯦ ꯍꯣꯏ ꯍꯣꯝꯗꯤꯂꯤꯕꯔꯤꯁꯨ ꯌꯥꯕꯅꯦ ꯑꯗꯣ ꯅꯣꯏ ꯅꯪꯅ ꯂꯥꯛꯅꯤꯡꯏ ꯍꯥꯏꯔꯗꯤ ꯂꯥꯛꯂꯒ ꯄꯥꯏꯖꯔꯣ ꯑꯗꯨꯕꯨ ꯂꯥꯛꯅꯤꯡꯗꯦ ꯍꯥꯏꯔꯗꯤ ꯑꯗꯨꯝ ꯅꯪꯒꯤ ꯑꯦꯗ꯭ꯔꯦꯁꯀ ꯐꯣꯟ ꯅꯃꯕꯔꯗꯨ ꯄꯤꯔꯣ ꯀꯔꯤ ꯂꯣꯀꯦꯁꯟꯗꯣ ꯅꯪ ꯁꯦꯅꯥꯄꯇꯤꯗ ꯂꯩꯔꯤꯔꯥ ꯑꯁꯤ ꯇ꯭ꯔꯥꯐꯤꯛ ꯄꯣꯏꯟꯗꯣ ꯑꯗꯨꯒꯤ ꯃꯅꯥꯛꯇꯅꯦ ꯑꯗꯨꯝ ꯑꯣꯄꯣꯖꯤꯠꯅꯦ ꯑꯗꯨꯝ ꯂꯥꯛꯂꯗꯤ ꯅꯪꯁꯨ ꯈꯪꯒꯅꯤ ꯍꯣꯏ ꯍꯣꯏ ꯑꯗꯨ ꯅꯪ ꯅꯁꯥꯅ ꯂꯥꯛꯅꯤꯡꯕ꯭ꯔꯥ ꯅꯠꯇ꯭ꯔꯒ ꯑꯗꯨꯝ ꯍꯣꯝ ꯗꯦꯂꯤꯕꯔꯤ ꯇꯧꯕꯤꯌꯣ ꯍꯥꯏꯕ꯭ꯔꯥ ꯍꯣꯏ ꯍꯣꯏ ꯅꯪ ꯑꯗꯨꯝ ꯅꯪꯅ ꯇ꯭ꯔꯥꯏꯁꯨ ꯇꯧꯔꯒ ꯄꯥꯏꯕꯅ ꯅꯨꯡꯉꯥꯏꯒꯅꯤ ꯑꯦ ꯑꯗꯨꯗꯤ ꯌꯥꯝ ꯅꯨꯡꯉꯥꯏꯔꯦꯀꯣ ꯄꯣꯠ ꯂꯧꯕꯤꯌꯣ ꯑꯦ ꯊꯝꯖꯔꯒꯦ ꯑꯗꯨꯗꯤꯀꯣ